ꯑꯩꯍꯥꯛꯅ ꯆꯠꯅꯤꯡꯕ ꯃꯥꯂꯦꯝꯒꯤ ꯃꯐꯝ ꯑꯃ ꯍꯥꯏꯔꯒꯗꯤ ꯆꯦꯅꯦꯕ ꯁꯨꯏꯖꯔꯂꯦꯟꯒꯤ ꯁꯤꯇꯤ ꯑꯁꯤꯅꯤ ꯁꯤꯇꯤ ꯑꯁꯤ ꯁꯥꯟꯇꯤ ꯈ꯭ꯋꯥꯏꯗꯒꯤ ꯂꯩꯕ ꯁꯤꯇꯤ ꯑꯃꯅꯤ ꯍꯤꯡꯁꯥ ꯂꯩꯇꯦ ꯑꯗꯨꯗ ꯂꯩꯔꯤꯕ ꯃꯤꯈꯨꯗꯤꯡꯃꯛ ꯐꯩ ꯑꯏꯪ ꯑꯁꯥꯒꯤ ꯈꯜ ꯆꯥꯡ ꯆꯥꯅ ꯂꯩ ꯂꯩꯐꯝ ꯆꯥꯐꯝ ꯍꯣꯁꯄꯤꯇꯦꯂꯤꯇꯤ ꯌꯥꯝꯅ ꯐꯩ ꯃꯗꯨꯗ ꯂꯩꯔꯤꯕ ꯆꯤꯡ ꯄꯥꯠ ꯇꯨꯔꯦꯜ ꯁꯤꯅꯔꯤ ꯈꯨꯗꯤꯡꯃꯛ ꯃꯍꯧꯁꯥꯒꯤ ꯄꯔꯀꯤꯇꯤꯒꯤ ꯑꯣꯏꯕ ꯃꯤꯠꯐꯝ ꯍꯣꯡꯕ ꯌꯥꯔꯔꯣꯏꯗꯕ ꯃꯐꯝ ꯃꯌꯥꯝ ꯑꯃ ꯂꯩ ꯁꯤꯇꯤꯁꯤꯗ ꯃꯐꯝ ꯑꯁꯤꯗ ꯃꯔꯝ ꯑꯣꯏꯔꯒꯅꯤ ꯑꯩꯅ ꯆꯠꯅꯤꯡꯉꯤꯕꯁꯤ